ꯚꯥꯔꯠ ꯔꯖ꯭ꯌꯥꯒꯤ ꯁꯣꯏꯗꯅ ꯆꯠꯀꯗꯕ ꯃꯐꯝ ꯈꯔ ꯍꯥꯏꯔꯒꯗꯤ ꯗꯤꯜꯂꯤꯗ ꯃꯔꯝꯗꯤ ꯃꯁꯤꯗ ꯐꯖꯕ ꯃꯐꯝꯁꯤꯡ ꯑꯃꯗꯤ ꯑꯆꯧꯕ ꯐꯨꯔꯥ ꯀꯌꯥ ꯂꯩ ꯁꯝꯅ ꯍꯥꯏꯔꯕꯗ ꯂꯥꯜ ꯀꯤꯂꯥ ꯔꯦꯠ ꯐꯣꯔꯠ ꯏꯟꯗꯤꯌꯥ ꯒꯦꯠ ꯂꯣꯇꯁ ꯇꯦꯝꯄꯜ ꯑꯃꯗꯤ ꯑꯒ꯭ꯔꯥꯗ ꯇꯥꯖ ꯃꯍꯜ ꯂꯩ ꯒꯋꯥꯒꯤ ꯁꯝꯃꯨꯗ꯭ꯔ ꯈꯣꯡꯕꯥꯜ ꯑꯃꯗꯤ ꯃꯨꯝꯕꯥꯏꯒꯤ ꯑꯆꯧ ꯑꯆꯧꯕ ꯁꯝꯃꯨꯗ꯭ꯔ ꯃꯄꯥꯜꯒꯤ ꯐꯨꯔꯥꯁꯤꯡ ꯑꯃꯗꯤ ꯁꯤꯂꯣꯡꯗ ꯂꯩꯕ ꯏꯁꯤꯡ ꯆꯥꯏꯕꯤ ꯃꯈꯣꯏꯅꯆꯤꯡꯕꯁꯤꯡ ꯑꯁꯤ ꯆꯠꯄ ꯌꯥꯏ